ꯍꯜꯂꯣ ꯁꯤꯒꯤꯁꯦ ꯃꯅꯤꯀꯨꯃꯥꯔ ꯖ꯭ꯋꯦꯂꯔꯤ ꯑꯣꯏꯗꯣꯏꯔꯣ ꯖ꯭ꯋꯦꯂꯦꯔꯤꯒꯤ ꯍꯟꯗꯛ ꯏꯟꯁꯇꯥꯗ ꯊꯥꯒꯠꯂꯛꯄꯗꯨꯗ ꯊꯦꯡꯅꯕꯅꯦꯕꯀꯣ ꯍꯟꯗꯛꯀꯤ ꯑꯅꯧꯕ ꯏꯗꯤꯁꯟ ꯄꯨꯊꯣꯔꯛꯄ ꯂꯤꯛꯇꯣ ꯑꯗꯨ ꯑꯇꯣꯞꯄ ꯗꯤꯖꯥꯏꯟ ꯏꯟꯇꯥꯗ ꯊꯥꯒꯠꯂꯛꯄꯗ ꯅꯠꯇꯕ ꯑꯇꯩꯗ ꯀꯩ ꯀꯩ ꯂꯩꯒꯗꯒꯦ ꯉꯁꯥꯏ ꯅꯦꯛꯀ꯭ꯂꯦꯁꯇ ꯑꯣꯏꯔ ꯅꯦꯛꯀ꯭ꯂꯦꯁꯇ ꯍꯥꯟꯅ ꯌꯦꯡꯖꯒꯦ ꯇꯧꯕ

ꯎꯝ ꯎꯝ

ꯑꯩꯒꯤ ꯅꯦꯛꯀ꯭ꯂꯦꯁꯇꯗꯤ ꯂꯨꯍꯣꯡꯕꯗ ꯆꯠꯄꯗꯁꯨ ꯁꯤꯕ ꯆꯟꯅꯒꯗꯕ ꯌꯦꯡꯖꯅꯤꯡꯉꯤ

ꯀꯦꯔꯦꯠꯁꯦ ꯈꯤꯇꯪ ꯃꯤꯅꯤꯃꯝꯒꯨꯝꯕꯗ ꯄꯥꯝꯃꯤ ꯑꯣ ꯌꯥꯒꯅꯤ ꯑꯗꯣ ꯗꯤꯖꯥꯏꯟꯗꯣ ꯍꯥꯏꯐꯦꯠ ꯐꯣꯟꯗꯔꯥ ꯑꯩꯒꯤꯁꯦ ꯋꯥꯠꯁꯑꯞ ꯅꯝꯕꯔꯁꯨ ꯍꯥꯡꯕꯅꯦ ꯍꯥꯏꯐꯦꯠ ꯊꯥꯕꯤꯔꯛꯑꯣ

ꯑꯗꯨꯒ ꯀꯩꯅꯣꯗꯗꯤ ꯂꯩꯒꯗ꯭ꯔꯥ ꯑꯣ ꯗꯦꯂꯤ ꯋꯦꯌꯔꯗꯅꯦ ꯀꯨꯞꯅ ꯆꯤꯡꯕꯗꯗꯤ ꯂꯩꯒꯗ꯭ꯔꯥ ꯎꯝ ꯍꯣꯏ ꯑꯗꯨ ꯊꯥꯕꯤꯔꯛꯄ ꯀꯥꯟꯗ ꯗꯦꯂꯤ ꯋꯦꯌꯔꯒꯤ ꯍꯧꯖꯤꯛ ꯄꯦꯟꯗꯦꯟ ꯍꯥꯞꯄꯒꯤꯗꯣ ꯑꯗꯨ ꯍꯥꯏꯗꯤ ꯀꯂꯔꯗꯣ ꯍꯥꯏꯐꯦꯠ ꯌꯦꯡꯖꯒꯦ ꯑꯗꯨ ꯑꯗꯨ ꯊꯥꯔꯛꯄ ꯃꯇꯝꯗ ꯑꯗꯨꯁꯨ ꯈꯔ ꯍꯥꯏꯐꯦꯠ ꯌꯥꯎꯕꯤꯔꯛꯑꯣ ꯍꯣꯏ ꯍꯣꯏ ꯃꯤꯅꯤꯃꯝ ꯀꯦꯔꯦꯠ ꯂꯩꯕꯗꯣ ꯑꯗꯨꯗ ꯑꯣꯏꯅ ꯊꯥꯕꯤꯔꯛꯑꯣ ꯍꯣꯏ ꯑꯗꯣ ꯁꯤꯒꯤꯁꯦ ꯗꯤꯂꯤꯕꯔꯤ ꯀꯩꯀꯥ ꯑꯗꯨꯝ ꯇꯧꯕ ꯅꯠꯇ꯭ꯔꯣ ꯍꯣꯏ ꯗꯤꯂꯤꯕꯔꯤꯗꯨꯁꯨ ꯑꯩ ꯀꯩꯀꯥ ꯏꯟ ꯗꯤꯇꯦꯜꯗꯣ ꯁꯤꯒꯤ ꯅꯝꯕꯔꯁꯤꯗ ꯑꯣꯏꯅ ꯋꯥꯠꯁꯑꯦꯞꯇ ꯊꯥꯖꯂꯛꯑꯣ ꯍꯣꯏ ꯍꯣꯏ ꯊꯦꯡꯀꯤꯌꯨ ꯊꯝꯖꯔꯦ